ꯍꯜꯂꯣ ꯁꯤ ꯋꯥꯠꯁꯃꯦꯟ ꯑꯣꯊꯣꯔꯤꯇꯤꯗꯨꯅꯤ ꯑꯩꯅ ꯀꯣꯜ ꯇꯧꯖꯔꯛꯏꯁꯤ ꯆꯨꯝꯕ꯭ꯔꯥꯀꯣ ꯑꯗꯨ ꯑꯩꯁꯦ ꯑꯁꯣꯝ ꯑꯩꯈꯣꯏ ꯌꯨꯝ ꯂꯣꯟꯅꯕ ꯃꯇꯥꯡ ꯑꯗꯨꯒ ꯑꯩꯅ ꯑꯩꯈꯣꯏ ꯌꯨꯝꯁꯦ ꯐꯖꯅ ꯑꯩꯅꯗꯤ ꯂꯨꯅ ꯅꯥꯟꯅ ꯊꯝꯖꯩ ꯑꯗꯨꯒ ꯃꯇꯥꯡ ꯆꯥꯕꯗ ꯊꯥ ꯈꯨꯗꯤꯡꯒꯤ ꯄꯤꯕ ꯌꯥꯕ ꯃꯈꯩꯁꯨ ꯄꯤꯌꯦ ꯌꯨꯝꯁꯨ ꯐꯖꯅ ꯁꯦꯡꯉꯦ ꯇꯧꯗꯕ ꯀꯔꯤꯁꯨ ꯂꯩꯇꯦ ꯑꯗꯨꯕꯨ ꯑꯩꯈꯣꯏ ꯌꯨꯝ ꯂꯣꯟꯅꯕ ꯑꯃꯅ ꯐꯖꯅ ꯇꯧꯗꯕꯒꯤꯔꯥ ꯑꯩꯈꯣꯏꯁꯦ ꯑꯁꯨꯝ ꯋꯥꯠꯄ ꯀꯩꯅꯣꯝꯃ ꯏꯂꯩ ꯂꯩꯕ ꯑꯩꯒꯤ ꯌꯨꯝꯁꯨ ꯁꯨꯝ ꯃꯣꯠꯁꯤꯜꯂꯛꯄ ꯑꯗꯨꯅ ꯅꯣꯏ ꯋꯥꯠꯁꯃꯦꯟ ꯑꯣꯊꯣꯔꯤꯇꯤꯅ ꯂꯥꯛꯂꯒ ꯑꯁꯤ ꯑꯩꯈꯣꯏ ꯂꯩꯀꯥꯏꯁꯦ ꯈꯔ ꯌꯦꯡꯕꯤꯔꯗꯤ ꯐꯒꯗꯧꯕ ꯑꯗꯨ ꯑꯩꯈꯣꯏꯅ ꯌꯨꯝꯂꯣꯟꯅꯕꯅꯤꯅ ꯑꯩꯅ ꯗꯥꯏꯔꯦꯛ ꯆꯠꯂꯒ ꯍꯥꯏꯕꯁꯨ ꯌꯥꯗꯕ ꯅꯨꯡꯉꯥꯏꯇꯕ ꯍꯥꯏꯕꯗꯨ ꯑꯩꯈꯣꯏ ꯁꯨꯝ ꯂꯩꯃꯤꯟꯅꯔꯒ ꯅꯪꯅ ꯃꯣꯠꯂꯦ ꯑꯩꯅ ꯁꯦꯡꯉꯦ ꯍꯥꯏꯕꯁꯨ ꯃꯤꯁꯨ ꯅꯨꯡꯉꯥꯏꯔꯛꯑꯣꯏꯗꯕ ꯑꯗꯨꯒꯤ ꯑꯩꯅ ꯈꯟꯕꯗ ꯅꯣꯏꯅ ꯂꯥꯛꯂꯒ ꯌꯦꯡꯕꯤꯔꯒ ꯃꯥ ꯊꯥꯒꯤ ꯐꯖꯅ ꯄꯤꯕ꯭ꯔꯥ ꯄꯤꯗꯕ꯭ꯔꯥ ꯑꯗꯨꯁꯨ ꯌꯦꯡꯍꯟꯅꯤꯡꯉꯦ ꯑꯗꯨꯒ ꯑꯩꯒꯤꯁꯨ ꯑꯩꯒꯤ ꯅꯝꯕꯔ ꯄꯤꯔꯒ ꯑꯩ ꯑꯗꯨꯗ ꯑꯩꯁꯦ ꯀꯔꯝꯍꯥꯏ ꯑꯩ ꯐꯖꯅ ꯄꯤꯍꯧꯗꯕ ꯂꯩꯕ꯭ꯔꯥ ꯑꯗꯨꯒꯨꯝꯕꯁꯨ ꯑꯩꯁꯦ ꯈꯔ ꯌꯦꯡꯅꯤꯡꯕ ꯆꯦꯛꯁꯨ ꯇꯧꯅꯤꯡꯕ ꯑꯗꯨꯅ ꯅꯣꯏ ꯂꯥꯛꯂꯒ ꯑꯩꯈꯣꯏ ꯌꯨꯝ ꯂꯣꯟꯅꯕꯒꯤꯁꯨ ꯅꯣꯏꯅ ꯆꯦꯛ ꯇꯧꯕꯤꯌꯨ ꯑꯗꯨꯒ ꯑꯩꯒꯤꯁꯨ ꯆꯦꯛ ꯇꯧꯁꯤ ꯑꯗꯨꯒ ꯐꯖꯅ ꯁꯦꯡꯍꯧꯗꯕ ꯃꯌꯥꯝꯁꯨ ꯁꯦꯡꯍꯟꯁꯦ ꯑꯗꯨ ꯑꯗꯨ ꯃꯇꯥꯡꯗꯗꯤ ꯑꯩꯈꯣꯏꯅ ꯁꯨꯝ ꯌꯨꯝꯂꯣꯟꯅꯕꯅꯤꯅ ꯉꯥꯡꯕ ꯃꯇꯝꯗ ꯅꯨꯡꯉꯥꯏꯔꯣꯏꯗꯕ ꯑꯗꯨ ꯋꯥꯠꯁꯃꯦꯟ ꯅꯣꯏ ꯂꯥꯛꯂꯒ ꯈꯔ ꯌꯦꯡꯕꯤꯔꯗꯤ ꯐꯒꯗꯧꯕ ꯑꯗꯨ ꯐꯖꯅ ꯑꯩꯈꯣꯏꯅ ꯁꯦꯡꯗꯣꯛ ꯁꯦꯡꯖꯤꯟ ꯇꯧꯕꯗ ꯋꯥꯠꯄꯒꯨꯝꯕ ꯑꯃꯣꯠ ꯑꯀꯥꯏ ꯁꯦꯡꯗꯣꯛꯄꯒꯨꯝꯕꯗ ꯌꯨꯝꯂꯣꯟꯅꯕꯅꯤꯅ ꯃꯥ ꯑꯩꯅ ꯐꯖꯅ ꯁꯦꯡꯍꯧꯔꯁꯨ ꯃꯥꯅ ꯑꯃꯨꯛꯀ ꯁꯦꯡꯗ꯭ꯔꯗꯤ ꯑꯗꯨꯁꯨ ꯏꯃꯣꯠ ꯃꯣꯠꯅ ꯎꯕ ꯑꯗꯨꯒꯤ ꯑꯩ ꯈꯟꯕꯗ ꯅꯣꯏꯅ ꯈꯔ ꯂꯥꯛꯂꯒ ꯑꯗꯨꯁꯦ ꯌꯦꯡꯍꯧꯕꯤꯔꯗꯤ ꯐꯒꯗꯧ ꯃꯥꯜꯂꯦ ꯑꯗꯨ ꯅꯣꯏꯒꯤꯁꯦ ꯑꯁꯨꯝ ꯑꯩꯒꯤ ꯋꯥꯠꯄꯁꯨ ꯑꯩꯁꯨ ꯈꯪꯅꯤꯡꯉꯦ ꯅꯣꯏꯅ ꯂꯥꯛꯂꯒ ꯅꯣꯏꯅ ꯑꯁꯤꯁꯦ ꯋꯥꯠꯂꯦ ꯑꯗꯨꯁꯦ ꯁꯦꯡꯗ꯭ꯔꯦ ꯑꯗꯨꯅ ꯅꯪꯅꯁꯨ ꯑꯗꯨ ꯇꯧꯋꯣ ꯃꯥꯅꯁꯨ ꯑꯗꯨ ꯁꯦꯡꯁꯅꯨ ꯍꯥꯏꯕꯁꯦ ꯅꯣꯏꯉꯣꯟꯗ ꯍꯥꯏꯍꯟꯅꯤꯡꯕ ꯑꯩ ꯏꯁꯥ ꯆꯠꯂꯒ ꯗꯥꯏꯔꯦꯛ ꯍꯥꯏꯕꯁꯨ ꯅꯨꯡꯉꯥꯏꯇꯦ ꯌꯨꯝꯂꯣꯟꯅꯕ ꯂꯩꯀꯥꯏ ꯑꯣꯏꯕꯅꯤꯅ ꯑꯗꯨꯅ ꯅꯣꯏꯅ ꯈꯔ ꯂꯥꯛꯂꯒ ꯌꯦꯡꯕꯤꯔꯒ ꯃꯣꯏꯒꯤ ꯑꯋꯥꯠꯄꯁꯦ ꯑꯁꯤꯅꯤ ꯑꯗꯨꯅꯤ ꯃꯥꯁꯨ ꯐꯖꯅ ꯁꯦꯡꯍꯧꯕ ꯑꯗꯨꯒ ꯑꯩꯉꯣꯟꯗꯁꯨ ꯁꯣꯛꯂꯛꯇꯕ ꯍꯥꯏꯕꯗꯤ ꯑꯩꯅ ꯀꯌꯥ ꯁꯦꯡꯖꯔꯁꯨ ꯃꯥꯅ ꯁꯦꯡꯗ꯭ꯔꯗꯤ ꯑꯗꯨ ꯑꯩꯒꯤꯁꯨ ꯑꯗꯨꯝ ꯃꯣꯠꯂꯛꯄ ꯑꯗꯨꯒꯤ ꯑꯃꯣꯠ ꯑꯀꯥꯏꯅꯤꯅ ꯑꯩꯁꯨ ꯃꯤꯒꯤ ꯑꯃꯣꯠ ꯑꯀꯥꯏꯁꯦ ꯑꯩꯁꯨ ꯏꯁꯥꯒꯤ ꯅꯠꯇꯕꯅꯤꯅ ꯆꯠꯂꯒ ꯄꯥꯏꯕꯁꯨ ꯅꯨꯡꯉꯥꯏꯇꯕ ꯑꯗꯨꯒꯤ ꯅꯣꯏꯅ ꯂꯥꯛꯂꯒ ꯑꯗꯨꯁꯦ ꯈꯔ ꯍꯥꯏꯕꯤꯔꯒ ꯅꯪꯒꯤꯁꯦ ꯑꯗꯨ ꯋꯥꯠꯂꯦ ꯑꯗꯨ ꯁꯦꯡꯕꯤꯌꯣ ꯑꯗꯨꯅ ꯗ꯭ꯔꯦꯟ ꯁꯦꯕꯁꯤꯅ ꯑꯗꯨꯗꯒꯤ ꯈꯨꯟꯕꯤꯌꯣ ꯑꯗꯨ ꯗꯥꯇ ꯍꯩꯕꯤꯔꯗꯤ ꯑꯗꯨ ꯈꯔ ꯐꯒꯗꯧꯕ ꯑꯩꯅꯗꯤ ꯆꯠꯂꯒ ꯑꯩꯗꯤ ꯏꯟꯗꯥꯏꯔꯦꯛꯇ ꯁꯤ ꯁꯨꯃꯥꯏꯅ ꯁꯦꯡꯁꯦ ꯑꯗꯨꯃꯥꯏꯅ ꯇꯧꯁꯦ ꯍꯥꯏꯔꯁꯨ ꯃꯥꯁꯨ ꯅꯨꯡꯉꯥꯏꯔꯛꯇꯕ ꯑꯗꯨꯒꯤ ꯑꯩꯅ ꯏꯁꯥꯒꯤ ꯗꯃꯛ ꯌꯥꯝ ꯁꯦꯡꯖꯔꯁꯨ ꯑꯩꯒꯤ ꯂꯣꯟꯅꯕ ꯂꯩꯀꯥꯏꯗ ꯁꯦꯡꯗ꯭ꯔꯗꯤ ꯑꯗꯨ ꯃꯇꯥꯡꯗꯒꯤꯁꯨ ꯅꯣꯏꯅ ꯈꯔ ꯂꯥꯛꯂꯒ ꯆꯦꯛ ꯇꯧꯕꯤꯔꯗꯤ ꯈꯔ ꯐꯒꯗꯧ ꯃꯥꯜꯂꯦ ꯑꯗꯨꯒ ꯑꯩꯈꯣꯏꯒꯤ ꯑꯋꯥꯠꯄꯁꯨ ꯃꯥꯒꯤ ꯑꯩꯒꯤ ꯃꯥꯒꯤ ꯈꯛꯇꯪ ꯅꯠꯇꯅ ꯑꯩꯒꯤ ꯑꯋꯥꯠꯄꯁꯨ ꯅꯣꯏꯅ ꯑꯗꯨ ꯋꯥꯠꯂꯦ ꯑꯗꯨ ꯁꯦꯡꯍꯧꯋꯣ ꯑꯗꯨꯃꯥꯏꯅ ꯇꯧꯋꯣ ꯊꯥꯒꯤ ꯄꯤꯗꯧꯕ ꯊꯥ ꯈꯨꯗꯤꯡꯒꯤ ꯑꯗꯨꯃꯥꯏꯅ ꯁꯦꯡꯉꯣ ꯅꯣꯏꯁꯦ ꯌꯨꯝꯂꯣꯟꯅꯕ ꯑꯣꯏꯔꯣ ꯅꯪꯒꯤꯁꯨ ꯃꯉꯣꯟꯗ ꯑꯗꯨꯃꯥꯏ ꯇꯧꯋꯦ ꯅꯪ ꯑꯩꯒꯤ ꯁꯣꯏꯕꯁꯨ ꯃꯉꯣꯟꯗ ꯑꯩꯉꯣꯟꯗꯁꯨ ꯍꯥꯏꯕꯤꯌꯨ ꯃꯉꯣꯟꯗꯁꯨ ꯑꯗꯨ ꯑꯋꯥꯠꯄ ꯂꯩꯌꯦ ꯅꯪꯒꯤꯁꯦ ꯊꯥ ꯈꯨꯗꯤꯡꯒꯤ ꯑꯗꯨ ꯄꯤꯍꯧꯗꯦ ꯅꯠꯇ꯭ꯔꯒ ꯅꯪꯒꯤꯁꯦ ꯊꯥ ꯈꯨꯗꯤꯡꯒꯤ ꯑꯗꯨ ꯁꯦꯡꯍꯧꯗꯦ ꯑꯁꯤꯗ ꯅꯪꯅ ꯃꯣꯠꯄꯒꯤ ꯅꯪꯒꯤ ꯂꯩꯀꯥꯏꯁꯦ ꯂꯣꯏꯅ ꯑꯁꯤꯗ ꯁꯣꯛꯂꯛꯑꯦ ꯅꯪꯒꯤ ꯂꯩꯀꯥꯏꯗ ꯑꯃꯣꯠ ꯑꯀꯥꯏ ꯂꯣꯏꯅ ꯆꯪꯂꯛꯑꯦ ꯃꯥꯅ ꯀꯌꯥ ꯁꯦꯡꯖꯔꯁꯨ ꯅꯪꯅ ꯁꯦꯡꯗ꯭ꯔꯗꯤ ꯑꯗꯨꯁꯦ ꯑꯁꯨꯃꯥꯏꯅ ꯃꯣꯠꯂꯛꯀꯅꯤ ꯅꯣꯏ ꯂꯩꯀꯥꯏ ꯃꯣꯠꯂꯛꯂꯗꯤ ꯑꯃꯥꯡ ꯑꯇꯥ ꯊꯣꯛꯀꯅꯤ ꯍꯥꯏꯅ ꯁꯨꯃꯥꯏꯅ ꯅꯣꯏꯅ ꯐꯖꯅ ꯆꯠꯂꯒ ꯉꯥꯡꯕꯤꯔꯗꯤ ꯈꯔ ꯐꯒꯗꯧ ꯃꯥꯜꯂꯦ ꯑꯩꯈꯣꯏꯗꯤ ꯑꯁꯨꯃꯥꯏꯅ ꯉꯥꯡꯕꯁꯦ ꯗꯥꯏꯔꯦꯛꯇ ꯉꯥꯡꯕꯁꯦ ꯐꯠꯇꯦ ꯍꯥꯏꯕꯗꯤ ꯃꯈꯣꯏꯗꯨꯗ ꯂꯩꯀꯥꯏ ꯑꯃ ꯑꯣꯏꯕꯅꯤꯅ ꯍꯌꯦꯡ ꯅꯨꯡꯉꯥꯏꯅꯔꯣꯏ ꯑꯃ ꯑꯃ ꯉꯥꯡꯅꯕꯗ ꯑꯗꯨꯒꯤ ꯅꯣꯏ ꯋꯥꯠꯁꯃꯦꯟꯅ ꯋꯥꯠꯁꯃꯦꯅꯦꯁꯃꯦꯟꯅ ꯂꯥꯛꯂꯒ ꯅꯪꯅ ꯑꯗꯨ ꯃꯣꯠꯂꯦ ꯑꯩꯅ ꯑꯗꯨ ꯃꯣꯠꯂꯦ ꯅꯪꯅ ꯑꯗꯨ ꯇꯧꯍꯧꯗꯦ ꯅꯪꯅ ꯑꯗꯨ ꯇꯧꯍꯧꯗꯦ ꯍꯥꯏꯔꯒ ꯐꯖꯅ ꯍꯥꯏꯕꯤꯔꯗꯤ ꯐꯒꯗꯧ ꯃꯥꯜꯂꯦ ꯑꯗꯨꯅ ꯅꯣꯏꯁꯦ ꯈꯔ ꯊꯨꯅ ꯂꯥꯛꯂꯒ ꯑꯩꯈꯣꯏꯒꯤ ꯃꯐꯝꯁꯦ ꯁꯦꯡꯗꯣꯛ ꯁꯦꯡꯖꯤꯟꯁꯦ ꯐꯖꯅ ꯅꯣꯏꯅ ꯌꯦꯡꯕꯤꯌꯨ ꯍꯥꯏꯅ ꯑꯩꯅ ꯅꯣꯏꯉꯣꯟꯗ ꯔꯤꯀ꯭ꯋꯦꯁ ꯑꯣꯏꯅ ꯀꯣꯜ ꯇꯧꯖꯕꯅꯦ